ꯑꯩ ꯍꯧꯖꯤꯛꯐꯥꯎꯕꯒꯤ ꯑꯣꯏꯅꯗꯤ ꯐꯣꯇꯣꯒ꯭ꯔꯥꯐꯤꯒꯤꯗꯃꯛꯇ ꯑꯩ ꯇ꯭ꯔꯥꯕꯦꯜ ꯇꯧꯕꯃꯛꯇꯤ ꯌꯥꯎꯗ꯭ꯔꯤ ꯑꯗꯨꯕꯨ ꯑꯩꯅ ꯆꯠꯂꯨ ꯆꯠꯂꯨꯕ ꯃꯐꯝ ꯈꯨꯗꯤꯡꯃꯛꯇ ꯑꯩꯅ ꯐꯣꯇꯣ ꯑꯃꯃꯝꯗꯤ ꯂꯣꯏꯅ ꯅꯝꯃꯤ ꯍꯥꯏꯔꯤꯕ ꯃꯐꯝꯗꯨꯒꯤ ꯐꯖꯕꯁꯤꯡ ꯑꯩꯅ ꯃꯦꯃꯣꯔꯤ ꯑꯣꯏꯅ ꯊꯝꯅꯕꯒꯤꯗꯃꯛꯇ ꯐꯣꯇꯣ ꯅꯝꯃꯦ ꯑꯗꯨꯒ ꯑꯦꯛꯁꯄꯤꯔꯦꯟꯁ ꯑꯃꯁꯨꯡ ꯏꯟꯄ꯭ꯂꯨꯌꯦꯟꯁ ꯑꯩꯒꯤ ꯊꯕꯛꯁꯤꯡꯗ ꯏꯟꯄ꯭ꯂꯨꯌꯦꯟꯁ ꯇꯧꯕ ꯍꯥꯏꯔꯒꯗꯤ ꯑꯩꯈꯣꯏꯒꯤ ꯐꯣꯇꯣꯒ꯭ꯔꯥꯐꯤꯁꯤꯅ ꯑꯩꯒꯤ ꯐꯣꯇꯣꯁꯤꯅ ꯑꯩꯅ ꯅꯝꯈꯤꯕ ꯐꯣꯇꯣ ꯃꯌꯥꯝꯁꯤꯅ ꯑꯩꯒꯤ ꯋꯥꯔꯛꯑꯕ ꯃꯇꯝꯗ ꯑꯩꯅ ꯊꯕꯛ ꯁꯨꯔꯒ ꯋꯥꯔꯛꯄ ꯃꯇꯝꯗ ꯑꯩꯒꯤ ꯐꯣꯇꯣꯁꯤꯡꯗꯣ ꯑꯩꯈꯣꯏ ꯒꯦꯂꯔꯤꯗ ꯅꯠꯇ꯭ꯔꯒ ꯍꯥꯡꯗꯣꯛꯑꯒ ꯌꯦꯡꯉꯨꯕ ꯃꯇꯝꯗ ꯍꯦꯟꯅ ꯐꯖꯕ ꯑꯝꯁꯨꯡ ꯍꯦꯟꯅ ꯄꯣꯠꯊꯥꯕ ꯃꯇꯝꯗꯨꯒꯤ ꯑꯩꯅ ꯆꯠꯈꯤꯕ ꯐꯣꯇꯣꯗꯨꯅ ꯃꯔꯝ ꯑꯣꯏꯔꯀꯥꯟꯗ ꯃꯇꯥꯡ ꯃꯇꯝꯗꯣ ꯑꯩꯅ ꯅꯤꯡꯁꯤꯡꯕ ꯑꯋꯨꯒꯤ ꯑꯗꯨꯒꯤ ꯐꯖꯕ ꯑꯗꯨꯒꯤ ꯅꯨꯡꯉꯥꯏꯕꯗꯨ ꯅꯤꯡꯁꯤꯡꯕ ꯉꯝꯃꯤ